ꯏꯅꯝꯃ ꯍꯣꯏꯒꯤ ꯁ꯭ꯋꯥꯏꯁꯤꯕꯨ ꯀꯩ ꯀꯩꯅꯣ ꯇꯧꯕ꯭ꯔꯣ ꯄꯦꯅꯥ ꯃꯈꯣꯜꯂ ꯀꯩꯅꯣ ꯂꯥꯏ ꯍꯔꯥꯎꯕ ꯃꯈꯣꯜꯂ ꯑꯃ ꯇꯥꯔꯤꯁꯤꯕꯨ

ꯑꯣ ꯄꯦꯅꯥ ꯃꯥꯜꯂꯦ ꯑꯗꯨꯅꯤ ꯌꯥꯝ ꯀꯨꯏꯔꯦ ꯇꯥꯗꯕ ꯄꯦꯅꯥ ꯃꯈꯣꯜꯁꯦ ꯌꯥꯝ ꯅꯨꯡꯁꯤꯕꯩ ꯋꯥꯅꯤ ꯎꯝ ꯆꯤꯡꯌꯥ ꯑꯧ ꯊꯥꯏꯅ ꯑꯩꯈꯣꯏ ꯑꯧ ꯌꯥꯝ ꯑꯧ ꯌꯥꯝ ꯅꯨꯡꯁꯤꯕꯩ ꯋꯥꯅꯤ ꯂꯥꯞꯅ ꯁꯨꯝ ꯄꯦꯅꯥ ꯃꯈꯣꯜꯁꯦ ꯁꯨꯝ ꯇꯥꯔꯛꯄ ꯊꯥꯏꯅꯗꯤ ꯌꯥꯝ ꯇꯥꯔꯝꯃꯤ ꯍꯧꯖꯤꯛꯇꯤ ꯇꯥꯗ ꯀꯨꯏꯔꯕꯅꯤꯅ ꯑꯥ ꯇꯥꯗ ꯀꯨꯏꯔꯕꯅꯤꯅ ꯄꯦꯅꯥ ꯅꯍꯥꯟ ꯅꯣꯡꯃ ꯑꯃꯁꯨ ꯏꯅꯝꯃ ꯅꯪꯕꯨꯅꯦ ꯂꯨꯍꯣꯡꯕꯒꯤꯅꯦꯅ ꯇꯧꯕꯗꯨꯗ ꯄꯦꯅꯥꯗꯒꯤꯗꯒꯤ ꯊꯥꯏꯅꯒꯤ ꯃꯑꯣꯡꯗ ꯇꯧꯔꯒꯅꯦ ꯂꯨꯍꯣꯡꯕꯗꯨꯗ ꯄꯦꯅꯥꯒ ꯌꯥꯎꯕ ꯑꯃꯁꯨ ꯊꯦꯡꯅꯔꯛꯄꯩ ꯋꯥꯅꯤꯗ ꯑꯗꯨꯔ ꯈꯪꯗꯦ ꯉꯁꯤꯒꯤꯁꯤꯁꯨ ꯑꯥ ꯑꯧ ꯑꯗꯨꯒꯤ ꯃꯈꯣꯜ ꯃꯥꯜꯂꯤ ꯎꯝ

ꯑꯧ ꯑꯧ ꯏꯅꯝꯃ ꯑ ꯑꯗꯨꯅꯤ ꯄꯦꯅꯥꯗꯤ ꯃꯈꯣꯜꯁꯦ ꯇꯥꯗ ꯀꯨꯏꯔꯕꯅꯤꯅ ꯌꯥꯝ ꯅꯨꯡꯁꯤꯅ ꯇꯥꯕꯩ ꯋꯥꯅꯤ ꯎꯝ ꯑꯗꯒꯤ ꯀꯩꯅꯣ ꯇꯧꯏ ꯂꯨꯍꯣꯡꯕꯗ ꯊꯥꯏꯅꯒꯤ ꯑꯗꯨꯃꯥꯏꯅ ꯍꯟꯖꯜꯂꯛꯑꯦ ꯄꯦꯅꯥ ꯙꯣꯟ ꯇꯧꯔꯒ ꯑꯃꯨꯛ ꯇꯧꯈꯠꯂꯛꯑꯦꯅꯦ ꯄꯦꯅꯥꯁꯤ ꯊꯥꯏꯅꯒꯤ ꯏꯄꯥ ꯏꯄꯨꯒꯤꯗꯣ ꯑꯃꯨꯛ ꯍꯟꯖꯜꯂꯛꯇꯣꯔ ꯃꯥꯜꯂꯦ ꯎꯝ ꯊꯥꯏꯅꯒꯤ ꯍꯟꯖꯜꯂꯛꯑꯦꯗ ꯍꯧꯖꯤꯛꯁꯦ

ꯑꯧ ꯄꯦꯅꯥ ꯑꯃꯨꯛ ꯌꯥꯎꯅꯔꯦꯅꯦ ꯎꯝ ꯑꯧ ꯑꯧ ꯁꯤꯁꯨ ꯑꯧ ꯃꯥꯅꯤ ꯃꯥꯅꯤ ꯃꯥꯅꯤ ꯑꯍꯣꯡꯕ ꯅꯥꯏꯔꯛꯄ ꯍꯥꯏꯗꯣ ꯑꯣꯏꯔ ꯃꯥꯜꯂꯦ ꯑ ꯑ ꯐꯅꯗꯨꯝ ꯅꯨꯡꯁꯤꯗ ꯁꯤꯁꯨ ꯑꯩꯈꯣꯏ ꯊꯥꯏꯅꯒꯤ ꯆꯠꯅꯕꯤꯁꯤꯁꯨ ꯎꯝ ꯊꯥꯏꯅꯒꯤ ꯎꯝ ꯑꯧ ꯁꯤ ꯎꯝ ꯁꯤ ꯁꯨꯃꯥꯏꯅ ꯇꯧꯔꯒ ꯇꯧꯕꯁꯦ ꯇꯥꯗꯕ ꯀꯨꯏꯔꯕ ꯎꯝ ꯑꯥ ꯑꯥ ꯀꯩꯅꯣꯒꯤꯗ ꯆꯠꯂꯨꯕꯗꯁꯨ ꯈꯣꯡꯍꯧꯏ